ꯕꯤꯖꯤꯅꯦꯁ ꯍꯥꯏꯕꯁꯤ ꯃꯤꯄꯨꯝ ꯈꯨꯗꯤꯡꯃꯛꯅ ꯄꯥꯝꯃꯦ ꯑꯩꯅꯁꯨ ꯏꯚꯟ ꯑꯩꯅꯁꯨ ꯄꯥꯝꯃꯦ ꯃꯔꯝꯗꯤ ꯕꯤꯖꯤꯅꯦꯁ ꯍꯥꯏꯕꯁꯤꯗꯤ ꯄꯩꯁꯥ ꯐꯪꯕ ꯍꯥꯏꯔꯁꯨ ꯑꯗꯨꯅ ꯌꯥꯝ ꯆꯥꯎꯅ ꯐꯪꯕ ꯍꯦꯜꯂꯦ ꯍꯧꯖꯤꯛ ꯒꯣꯔꯃꯦꯟ ꯁꯥꯔꯚꯤꯁ ꯇꯧꯕ ꯍꯥꯏꯕꯁꯤꯗꯤ ꯅꯣꯡꯃꯒꯤ ꯗ꯭ꯌꯨꯇꯤꯁꯨ ꯆꯠꯇꯕ ꯌꯥꯗꯦ ꯆꯠꯂꯒ ꯇꯧꯗꯧꯔꯤꯅꯤ ꯒꯣꯔꯃꯦꯟ ꯁꯔꯚꯤꯁꯁꯦ ꯑꯗꯨꯒ ꯑꯩꯅ ꯇꯨꯝꯅꯤꯡꯒꯦ ꯍꯥꯏꯕ ꯃꯇꯝꯁꯤꯗ ꯇꯨꯝꯕ ꯌꯥꯗꯦ ꯑꯩꯅ ꯁꯨꯇꯤ ꯑꯃ ꯑꯦꯄ꯭ꯂꯤꯀꯦꯁꯟ ꯏꯗ꯭ꯔꯒꯗꯤ ꯑꯩ ꯌꯨꯝꯗꯁꯨ ꯂꯩꯕ ꯌꯥꯗꯦ ꯑꯗꯨꯅ ꯕꯤꯖꯤꯅꯦꯁ ꯍꯥꯏꯕꯁꯤꯗꯤ ꯑꯩꯅ ꯇꯧꯔꯨꯕ ꯃꯇꯝꯁꯤꯗ ꯑꯩꯅ ꯉꯁꯤꯗꯤ ꯆꯠꯂꯔꯣꯏꯒꯦ ꯍꯥꯏꯔꯁꯨ ꯑꯩ ꯈꯨꯠꯇ ꯂꯩꯌꯦ ꯑꯩ ꯍꯛꯆꯥꯡ ꯅꯨꯡꯉꯥꯏꯇꯦ ꯑꯩ ꯆꯠꯂꯔꯣꯏꯒꯦ ꯉꯁꯤ ꯍꯥꯏꯔꯛꯄ ꯃꯇꯝꯗꯗꯤ ꯑꯦꯄ꯭ꯂꯤꯀꯦꯁꯟꯁꯨ ꯏꯕꯒꯤ ꯃꯊꯧ ꯇꯥꯗꯦ ꯑꯩ ꯏꯁꯥꯒꯤ ꯕꯤꯖꯤꯅꯦꯁꯅꯤꯅ ꯑꯩꯅ ꯇꯧꯔꯨꯕꯅꯤꯅ ꯑꯗꯨꯅ ꯃꯤꯑꯣꯏꯕꯁꯤꯗꯤ ꯑꯍꯦꯟꯕ ꯄꯥꯝꯗꯕ ꯀꯅꯥꯁꯨ ꯄꯥꯝꯗꯕ ꯀꯅꯥꯁꯨ ꯂꯩꯇꯦ ꯄꯥꯝꯕ ꯉꯥꯛꯇꯅꯦ ꯑꯗꯨꯅ ꯕꯤꯖꯤꯅꯦꯁꯅ ꯄꯩꯁꯥꯗꯨꯁꯨ ꯀꯥꯟꯅꯁꯨ ꯍꯦꯜꯂꯦ ꯄꯩꯁꯥꯁꯨ ꯌꯥꯝ ꯄꯥꯏꯕꯁꯨ ꯍꯦꯜꯂꯦ ꯃꯤꯄꯨꯝ ꯈꯨꯗꯤꯡꯃꯛ ꯄ꯭ꯔꯤꯊꯤꯕꯤꯁꯤꯗ ꯒꯣꯔꯃꯦꯟ ꯁꯔꯚꯤꯁꯄꯨꯗꯤ ꯕꯤꯖꯤꯅꯦꯁꯅ ꯍꯦꯟꯅ ꯄꯥꯝꯅꯔ ꯂꯩꯕꯅꯦ ꯑꯗꯨꯕꯨ ꯇꯧꯕ ꯉꯝꯗꯕꯒꯤ ꯋꯥ ꯈꯛꯇꯅꯦ ꯑꯗꯨ ꯕꯤꯖꯤꯅꯦꯁ ꯍꯥꯏꯕꯁꯤꯗꯤ ꯕꯤꯖꯤꯅꯦꯁ ꯍꯥꯏꯕꯁꯤꯗꯤ ꯃꯆꯥꯁꯨ ꯑꯆꯧꯕꯁꯨ ꯂꯩꯌꯦ ꯑꯆꯧ ꯑꯆꯧꯕ ꯑꯩꯈꯣꯏꯅ ꯇꯧꯒꯦ ꯍꯥꯏꯔꯒꯁꯨ ꯌꯥꯏ ꯃꯆꯥꯗ ꯍꯧꯒꯦ ꯍꯥꯏꯔꯁꯨ ꯃꯤꯄꯨꯝ ꯈꯨꯗꯤꯡꯃꯛꯇꯤ ꯃꯆꯥꯗ ꯂꯣꯏꯅ ꯍꯧꯅꯕ ꯉꯥꯛꯇꯅꯤ ꯕꯤꯖꯤꯅꯦꯁꯁꯦ ꯑꯗꯨꯗꯩ ꯃꯊꯪ ꯃꯊꯪ ꯁꯨꯝ ꯆꯥꯎꯈꯠꯄ ꯉꯥꯛꯇꯅꯦ ꯑꯗꯨꯅ ꯑꯍꯦꯟꯕ ꯄꯥꯝꯕ ꯉꯥꯛꯇꯅꯤꯅ ꯃꯤꯑꯣꯏꯕꯁꯦ ꯑꯗꯨꯅ ꯕꯤꯖꯤꯅꯦꯁꯂꯣꯝꯗ ꯃꯤꯑꯣꯏꯕꯁꯤꯗꯤ ꯃꯤꯄꯨꯝ ꯈꯨꯗꯤꯡꯃꯛꯅ ꯄꯥꯝꯃꯦ ꯑꯗꯨꯕꯨ ꯉꯝꯅꯗꯕꯩ ꯋꯥꯅꯦ ꯑꯗꯨ ꯑꯩ ꯇꯁꯦꯡꯅ ꯍꯥꯏꯔꯕꯗ ꯕꯤꯖꯤꯅꯦꯁꯁꯦ ꯌꯥꯝ ꯄꯥꯝꯖꯩ ꯑꯗꯨꯅ ꯀꯔꯤ ꯀꯔꯤ ꯕꯤꯖꯤꯅꯦꯁ ꯍꯥꯏꯕꯁꯤꯗꯤ ꯂꯝ ꯀꯔꯤ ꯀꯔꯤ ꯆꯠꯀꯦ ꯈꯣꯠꯀꯦ ꯍꯥꯏꯔꯁꯨ ꯑꯩꯈꯣꯏ ꯈꯨꯠꯇ ꯂꯩꯌꯦ ꯂꯣꯏꯅ ꯐꯪꯕꯁꯨ ꯀꯥꯅꯕꯁꯨ ꯌꯥꯝ ꯂꯩꯌꯦ ꯄꯤꯕꯤꯌꯦ ꯅꯣꯂꯦꯖꯁꯨ ꯑꯗꯨꯅ ꯍꯦꯟꯅ ꯍꯦꯟꯒꯠꯂꯦ ꯕꯤꯖꯤꯅꯦꯁꯇꯨꯅ ꯑꯩꯈꯣꯏꯒꯤꯗ ꯍꯦꯟꯅ ꯅꯣꯂꯦꯖ ꯂꯩꯍꯧꯋꯦ ꯒꯣꯔꯃꯦꯟ ꯁꯥꯔꯚꯤꯁꯇꯒꯤꯕꯨꯗꯤ ꯒꯣꯔꯃꯦꯟ ꯁꯥꯔꯚꯤꯁ ꯍꯥꯏꯕꯁꯤꯗꯤ ꯃꯤꯒꯤ ꯏꯟꯁꯇ꯭ꯔꯛꯁꯟꯒꯤ ꯃꯈꯥꯗ ꯑꯃ ꯂꯩꯔꯨꯔꯕꯅꯤꯅ ꯑꯩꯈꯣꯏꯅ ꯑꯅꯤꯡꯕ ꯑꯄꯥꯝꯕꯁꯨ ꯇꯧꯕꯁꯨ ꯌꯥꯔꯣꯏ ꯑꯗꯨꯅ ꯕꯤꯖꯤꯅꯦꯁꯇ ꯑꯣꯄꯟ ꯇꯧꯔꯨ ꯃꯇꯝꯗ ꯑꯩꯈꯣꯏ ꯏꯁꯥꯒꯤ ꯏꯊꯟꯇ ꯉꯁꯤꯗꯤ ꯁꯤ ꯇꯧꯔꯨꯅꯤ ꯉꯁꯤꯗꯤ ꯁꯤ ꯇꯧꯒꯅꯤ ꯉꯁꯤꯗꯤ ꯆꯠꯀꯅꯤ ꯉꯁꯤꯗꯤ ꯆꯠꯂꯣꯏ ꯍꯥꯏꯕ ꯑꯩꯈꯣꯏ ꯈꯨꯠꯇ ꯂꯩꯌꯦ ꯑꯗꯨꯅ ꯌꯥꯔꯗꯤ ꯑꯩ ꯕꯤꯖꯤꯅꯦꯁꯁꯤ ꯌꯥꯝ ꯄꯥꯝꯃꯦ ꯅꯧꯔꯤꯉꯩꯗꯒꯤ ꯄꯤꯛꯂꯤꯉꯩꯗꯒꯤ ꯄꯥꯝꯁꯨ ꯄꯥꯝꯖꯔꯛꯑꯦ ꯕꯤꯖꯤꯅꯦꯁꯁꯦ ꯑꯗꯨꯅ ꯇꯧꯁꯨ ꯇꯧꯈꯤꯅꯤ ꯕꯤꯖꯤꯅꯦꯁꯁꯦ ꯃꯔꯨ ꯑꯣꯏꯅ ꯑꯩꯒꯤ ꯐꯦꯕꯔꯥꯏꯠ ꯊꯕꯛꯅꯤ ꯍꯥꯏ ꯇꯥꯔꯦ ꯕꯤꯖꯤꯅꯦꯁꯁꯦ